ꯍꯜꯂꯣ ꯃꯁꯤ ꯑꯩꯈꯣꯏꯒꯤ ꯃꯤꯁꯣꯒꯤ ꯀꯁꯇꯃꯔ ꯀꯤꯌꯥꯔ ꯑꯣꯏꯕꯤꯔꯕ꯭ꯔ ꯅꯍꯥꯟ ꯑꯃꯨꯛ ꯑꯩꯈꯣꯏꯅ ꯑꯍꯥꯟꯕꯒꯤ ꯄꯣꯠ ꯂꯩꯕ ꯀꯥꯟꯗ ꯗꯤꯁꯀꯥꯎꯟ ꯄꯤꯅꯤ ꯍꯥꯏꯕꯗꯨ ꯍꯧꯖꯤꯛ ꯑꯩ ꯃꯊꯪꯗ ꯑꯅꯧꯕ ꯑꯅꯤꯔꯛꯁꯨꯕ ꯑꯣꯏꯅ ꯑꯩ ꯐꯨꯔꯤꯠ ꯑꯃ ꯏꯁꯥꯒꯤ ꯀꯛꯆꯔꯦ ꯃꯁꯤ ꯑꯩꯒꯤ ꯗꯤꯁꯀꯥꯎꯟꯗꯨ ꯄꯤꯕꯤꯕ ꯌꯥꯒꯗ꯭ꯔ